ꯑꯩꯈꯣꯏꯅ ꯏꯁꯣꯔꯒꯤ ꯃꯐꯝꯗ ꯀꯠꯆꯔꯒ ꯑꯗꯨꯒꯤ ꯍꯔꯥꯎ ꯇꯌꯥꯝꯕ ꯐꯣꯡꯗꯣꯛꯏ ꯆꯥꯛ ꯆꯥꯛ ꯇꯣꯛꯑ ꯃꯇꯨꯡꯗ ꯉꯥꯏꯍꯥꯛ ꯄꯣꯊꯥꯅꯔꯒ ꯆꯤꯡ ꯀꯥꯕ ꯆꯠꯂꯤ ꯑꯗꯒꯤ ꯊꯥꯕꯟ ꯆꯣꯡꯗꯅ ꯃꯌꯥꯝ ꯑꯉꯥꯡ ꯑꯍꯟ ꯅꯍꯥ ꯈꯥꯏꯗꯅ ꯌꯥꯝ ꯍꯔꯥꯎꯕ ꯐꯣꯡꯗꯣꯛꯏ ꯑꯗꯨ ꯌꯥꯎꯁꯪ ꯑꯃꯅ ꯌꯥꯎꯁꯪ ꯌꯥꯎꯁꯪꯁꯤꯅ ꯑꯃꯨꯛ ꯌꯥꯝ ꯅꯨꯡꯉꯥꯏ ꯌꯥꯝ ꯅꯨꯡꯉꯥꯏ ꯍꯥꯏꯗꯤ ꯑꯉꯥꯡ ꯑꯍꯟ ꯈꯥꯏꯗꯅ ꯑꯉꯥꯡ ꯃꯆꯥ ꯃꯆꯥꯁꯤꯡꯁꯤꯅ ꯁꯦꯟ ꯈꯥꯏꯕ ꯂꯥꯛꯇꯅ ꯑꯍꯟꯁꯤꯡ ꯁꯣꯜꯂꯕ ꯑꯍꯟꯁꯤꯡꯗꯨꯅ ꯄꯩꯁꯥ ꯈꯥꯏꯕ ꯂꯥꯛꯑꯒ ꯑꯩꯈꯣꯏꯅ ꯑꯉꯝ ꯑꯉꯝꯕ ꯄꯤꯔꯒ ꯑꯩꯈꯣꯏꯅ ꯍꯔꯥꯎ ꯇꯌꯥꯝ ꯇꯧꯔꯒ ꯕꯣꯔ ꯅꯤꯗꯅ ꯈꯣꯠꯇꯅ ꯃꯌꯥꯝ ꯇꯧꯋꯤ ꯑꯉꯥꯡꯁꯤꯡꯒꯤ ꯍꯔꯥꯎ ꯀꯨꯝꯍꯩꯁꯨ ꯃꯌꯥꯝ ꯄꯥꯡꯊꯣꯛꯏ ꯌꯥꯎꯁꯪ ꯏꯁꯄꯣꯔꯠꯁ ꯄꯥꯡꯊꯣꯛꯏ ꯊꯥꯕꯟ ꯆꯣꯡꯕ ꯈꯣꯠꯄ ꯃꯌꯥꯝ ꯇꯧꯔꯒ ꯌꯥꯝ ꯅꯨꯡꯉꯥꯏ ꯑꯦꯅꯤ ꯃꯩꯇꯩꯒꯤ ꯑꯣꯏꯕ ꯑꯣꯏꯕ ꯃꯔꯨꯑꯣꯏꯕ ꯉꯥꯛꯇꯅꯤ ꯑꯗꯨꯝ ꯍꯔꯥꯎ ꯇꯌꯥꯝꯅ ꯐꯣꯡꯗꯣꯛꯏ ꯑꯔꯩ ꯂꯩꯇ ꯊꯤꯗꯅ ꯅꯨꯡꯉꯥꯏꯅ ꯌꯥꯎꯁꯪꯒꯤ ꯀꯨꯝꯍꯩ ꯑꯗꯨꯝ ꯐꯣꯡꯗꯣꯛꯏ